ꯍꯣꯏ ꯂꯥꯏ ꯌꯦꯛꯄ ꯑꯣꯏꯕꯁꯦ ꯃꯤꯅꯁꯨ ꯑꯩꯈꯣꯏꯕꯨ ꯑꯗꯨꯃꯥꯏꯅ ꯂꯨꯅ ꯂꯧꯕꯤꯗꯦ ꯏꯃꯥ ꯏꯄꯥꯅꯁꯨ ꯂꯥꯏꯔꯤꯛ ꯇꯝꯂꯒ ꯀꯔꯤ ꯂꯥꯏ ꯌꯦꯛꯄꯗꯤ ꯇꯧꯕ ꯊꯕꯛ ꯑꯁꯤꯒꯨꯝꯕꯗꯤ ꯍꯥꯏꯅ ꯑꯗꯨꯃꯥꯏꯅ ꯇꯧꯕ ꯃꯇꯝꯁꯨ ꯂꯥꯛꯑꯦ ꯃꯤꯅꯁꯨ ꯑꯩꯈꯣꯏꯕꯨ ꯑꯁ ꯑꯁꯤꯗꯤ ꯊꯕꯛ ꯀꯔꯤ ꯑꯁꯤꯒꯤ ꯊꯕꯛꯁꯤ ꯀꯔꯤ ꯀꯥꯟꯅꯕ ꯑꯗꯨꯒꯨꯝꯕꯗꯤ ꯂꯥꯛꯑꯦ ꯄꯩꯁꯥꯒꯤ ꯀꯗꯥꯏꯗ ꯐꯪꯕ꯭ꯔꯥ ꯍꯥꯏꯕꯗꯨꯁꯨ ꯂꯥꯛꯑꯦ ꯑꯗꯨꯝ ꯅꯣꯛꯈꯤꯄꯤꯕꯁꯨ ꯂꯥꯛꯑꯦ ꯑꯃꯨꯛꯀ ꯊꯦꯡꯅꯩꯌꯦ ꯑꯗꯨꯕꯨ ꯍꯣꯏ ꯑꯋꯥꯕ ꯑꯩ ꯀꯌꯥ ꯌꯥꯝ ꯊꯦꯡꯅꯔꯛꯑꯦ ꯑꯗꯨꯕꯨ ꯑꯩꯍꯥꯛꯀꯤ ꯄꯨꯛꯅꯤꯡꯅ ꯑꯗꯨꯝ ꯂꯥꯏ ꯌꯦꯛꯄꯗꯤ ꯅꯨꯡꯉꯥꯏꯕ ꯑꯃꯗꯤ ꯐꯥꯎꯕꯅꯤꯅ ꯑꯗꯨꯝ ꯌꯦꯛꯄꯅꯤꯗ ꯑꯗꯨꯕꯨ ꯃꯇꯝ ꯈꯔꯗꯤ ꯑꯈꯣꯏꯁꯨ ꯑꯗꯨꯝ ꯍꯣꯏ ꯃꯤꯅ ꯍꯥꯏꯕꯁꯤ ꯆꯨꯝꯃꯦ ꯑꯩꯅꯁꯨ ꯂꯥꯝꯕ ꯄꯥꯠꯇ ꯑꯩꯒꯤ ꯂꯥꯏꯐ ꯄꯥꯠꯇ ꯑꯩꯅ ꯂꯝꯕꯤ ꯑꯔꯥꯟꯕ ꯂꯥꯟꯕ ꯂꯝꯕꯤꯗ ꯆꯠꯈ꯭ꯔꯕ ꯃꯥꯜꯂꯦ ꯍꯥꯏꯕ ꯃꯇꯝ ꯋꯥꯈꯜ ꯑꯗꯨꯒꯨꯝꯕ ꯂꯥꯛꯄꯁꯨ ꯃꯇꯥꯡ ꯌꯥꯎꯋꯦ ꯑꯗꯨꯕꯨ ꯑꯩꯒꯤ ꯃꯔꯨꯞ ꯃꯄꯥꯡ ꯂꯥꯏ ꯌꯦꯛꯄꯁꯤꯡ ꯃꯣꯏꯕꯨ ꯊꯤꯅꯔꯒ ꯑꯗꯨꯝ ꯑꯩꯈꯣꯏꯁꯦ ꯑꯗꯨꯃꯥꯏꯅ ꯋꯥꯈꯜꯗ ꯅꯨꯡꯉꯥꯏꯇꯕ ꯄꯨꯊꯣꯛꯂꯒ ꯑꯗꯨꯝ ꯃꯤ ꯑꯃ ꯑꯃꯕꯨ ꯀꯟꯁꯣꯜ ꯇꯧꯔꯒ ꯑꯗꯨꯝ ꯂꯩꯕ ꯃꯇꯝꯁꯨ ꯌꯥꯎꯋꯦ ꯑꯗꯨꯒ ꯏꯁꯇꯦꯁꯅꯔꯤꯒꯤ ꯁꯞꯄ꯭ꯂꯥꯏꯁꯤꯡꯁꯨ ꯋꯥꯠꯄꯁꯦ ꯌꯥꯝ ꯊꯦꯡꯅꯩꯌꯦ ꯑꯩꯍꯥꯛꯀꯤ ꯖꯤꯜꯂꯥꯗꯗꯤ ꯂꯩꯇꯕ ꯌꯥꯝ ꯂꯩꯌꯦ ꯌꯥꯎꯗꯕ ꯌꯥꯝ ꯂꯩꯌꯦ ꯑꯗꯨꯕꯨ ꯑꯩꯍꯥꯛꯅ ꯍꯧꯖꯤꯛꯀꯥꯟꯗꯤ ꯑꯣꯟꯂꯥꯏꯟꯗ ꯑꯗꯨꯝ ꯑꯣꯗꯔ ꯇꯧꯕ ꯉꯝꯕꯅꯤꯅ ꯑꯣꯟꯂꯥꯏꯟꯗ ꯑꯣꯗꯔ ꯇꯧꯔꯒ ꯃꯥꯏ ꯁꯤꯖꯤꯟꯅꯕ ꯌꯥꯏ